ꯖꯝ ꯑꯃ ꯂꯤꯡꯈꯠꯄ ꯑꯃꯗꯤ ꯃꯐꯝ ꯑꯃ ꯊꯝꯕꯗ ꯑꯗꯨꯛꯀꯤ ꯃꯇꯤꯛ ꯌꯥꯝꯅ ꯐꯖꯒꯅꯤ ꯑꯩꯈꯣꯏꯅ ꯂꯝꯕꯤ ꯊꯣꯡ ꯐꯔ ꯇꯥꯔꯒꯗꯤ ꯇꯨꯔꯤꯁ ꯍꯣꯝ ꯑꯃ ꯁꯦꯝꯕ ꯇꯨꯔꯤꯁ ꯖꯝ ꯑꯃ ꯐꯖꯅ ꯂꯩꯍꯟꯕꯗ ꯌꯥꯝꯅ ꯂꯝꯕꯤ ꯊꯣꯡ ꯑꯁꯤꯅ ꯑꯩꯈꯣꯏꯗ ꯗꯔꯀꯥꯔ ꯑꯣꯏ ꯇꯧꯕꯇꯕꯨ ꯑꯩꯈꯣꯏꯒꯤ ꯈꯨꯡꯒꯪꯒꯤ ꯃꯤꯑꯣꯏꯁꯤꯡ ꯑꯁꯤꯗ ꯑꯩꯈꯣꯏꯅ ꯑꯦꯋꯥꯔꯅꯦꯁ ꯀꯌꯥ ꯄꯤꯗꯨꯅ ꯃꯈꯣꯏꯗ ꯑꯩꯈꯣꯏꯒꯤ ꯂꯝꯕꯤ ꯊꯣꯡꯒꯤ ꯆꯠꯊꯣꯛ ꯆꯠꯁꯤꯟ ꯀꯌꯥ ꯑꯁꯤ ꯀꯃꯥꯏꯅ ꯇꯧꯒꯅꯤ ꯀꯔꯝꯅ ꯐꯖꯍꯟꯒꯅꯤ ꯀꯔꯝꯅ ꯂꯥꯜꯍꯟꯒꯅꯤ ꯍꯥꯏꯕꯁꯤ ꯃꯈꯣꯏꯗ ꯑꯩꯈꯣꯏꯅ ꯁꯣꯁꯦꯜ ꯁꯥꯔꯕꯤꯁꯀꯨꯝꯕ ꯇꯧꯕ ꯑꯃꯗꯤ ꯒꯣꯕꯔꯃꯦꯟ ꯃꯅꯤꯄꯨꯔ ꯒꯣꯕꯔꯃꯦꯟꯒ ꯇꯥꯟꯅꯗꯨꯅ ꯑꯩꯈꯣꯏꯅ ꯂꯝꯗꯝ ꯑꯁꯤꯗ ꯂꯩꯔꯤꯕ ꯂꯝꯕꯤ ꯊꯣꯡ ꯑꯁꯤ ꯈꯨꯡꯒꯪꯁꯤꯗ ꯂꯩꯔꯤꯕ ꯂꯝꯕꯤ ꯊꯣꯡ ꯑꯁꯤ ꯍꯦꯟꯅ ꯐꯒꯠꯅꯕ ꯃꯈꯣꯏꯒ ꯀꯣꯄ꯭ꯔꯦꯠ ꯇꯧꯔꯀꯥꯟꯗ ꯇꯨꯔꯤꯁ ꯑꯃ ꯊꯝꯕ ꯇꯨꯔꯤꯖꯝ ꯑꯃ ꯑꯩꯈꯣꯏꯅ ꯁꯦꯝꯒꯠ ꯁꯥꯒꯠꯄꯗ ꯑꯗꯨꯛꯀꯤ ꯃꯇꯤꯛ ꯈꯨꯡꯒꯪꯒꯤ ꯃꯤꯑꯣꯏꯁꯤꯡ ꯑꯃꯗꯤ ꯃꯅꯤꯄꯨꯔ ꯒꯣꯚꯔꯃꯦꯟꯒꯤ ꯁꯥꯏꯠꯇꯒꯤꯁꯨ ꯍꯦꯟꯅ ꯐꯒꯠꯀꯅꯤ ꯈꯜꯂꯤ